ꯑꯩꯒꯤ ꯃꯣꯠꯇꯗꯤ ꯑꯅꯥꯕ ꯂꯥꯏꯌꯦꯡꯕ ꯑꯁꯦ ꯍꯣꯁꯄꯤꯇꯥꯜꯗ ꯂꯥꯏꯌꯦꯡꯕꯅ ꯍꯦꯟꯅ ꯐꯩ ꯍꯥꯏꯅ ꯈꯟꯖꯩ ꯌꯨꯝꯗ ꯌꯦꯡꯕ ꯍꯥꯏꯕꯁꯤꯗꯤ ꯃꯔꯝꯗꯤ ꯌꯥꯝꯅ ꯆꯥꯎꯅ ꯈꯨꯗꯣꯡ ꯆꯥꯗꯕ ꯈꯔ ꯊꯦꯡꯅꯅꯤ ꯊꯕꯛ ꯊꯧꯔꯝ ꯍꯤꯗꯥꯛ ꯒꯨꯂꯤ ꯑꯃꯁꯨꯡ ꯑꯦꯛꯁ ꯔꯦ ꯂꯧꯕ ꯅ ꯆꯤꯡꯕꯗ ꯌꯥꯝꯅ ꯈꯨꯗꯣꯡ ꯆꯥꯗꯕ ꯑꯣꯏ ꯑꯗꯨꯅ ꯍꯣꯁꯄꯤꯇꯥꯜꯗ ꯆꯠꯂꯒ ꯑꯦꯗꯃꯤꯠ ꯇꯧꯔꯒ ꯐꯖꯟꯅ ꯂꯩꯔꯒ ꯗꯣꯛꯇꯔꯁꯤꯡ ꯇꯥꯅꯔꯒ ꯌꯦꯡꯕꯅ ꯍꯦꯟꯅ ꯐꯩ ꯍꯥꯏꯅ ꯈꯜꯂꯤ ꯃꯔꯝꯗꯤ ꯅꯣꯡꯃꯗ ꯗꯣꯛꯇꯔ ꯌꯨꯝꯗ ꯂꯥꯛꯑꯒ ꯌꯦꯡꯕ ꯍꯥꯏꯕꯁꯤꯗꯤ ꯌꯥꯝꯅ ꯂꯝ ꯁꯥꯡꯅ ꯆꯠꯄ ꯑꯃꯁꯨꯡ ꯂꯥꯞꯄ ꯃꯔꯝꯅ ꯈꯨꯗꯣꯡ ꯆꯥꯗꯕ ꯍꯦꯟꯅ ꯍꯦꯜꯍꯟꯕꯅ ꯍꯦꯜꯍꯜꯂꯤ ꯑꯗꯨꯅ ꯗꯣꯛꯇꯔꯗ ꯑꯦꯗꯃꯤꯠ ꯇꯧꯔꯒ ꯂꯩꯕꯅ ꯍꯦꯟꯅ ꯐꯩ ꯂꯥꯏꯌꯦꯡ ꯄꯊꯥꯞ ꯐꯖꯅ ꯆꯠꯊꯕꯅ ꯍꯦꯟꯅ ꯐꯩ ꯍꯥꯏꯅ ꯈꯜꯂꯤ